ꯆꯥꯛ ꯏꯟꯁꯥꯡ ꯊꯣꯡꯕꯁꯤ ꯑꯩ ꯄꯥꯝꯖꯩ ꯑꯗꯨꯅ ꯑꯩ ꯇꯁꯦꯡꯅ ꯁꯤꯗ ꯑꯩꯒꯤ ꯁꯤꯟꯐꯝ ꯑꯃ ꯑꯣꯏꯅ ꯑꯩꯅ ꯆꯠꯀꯦ ꯍꯥꯏꯅꯗꯤ ꯈꯟꯈꯤꯗꯦ ꯑꯗꯨ ꯑꯩꯅ ꯊꯣꯡꯕ ꯏꯟꯁꯥꯡꯁꯤ ꯑꯗꯨꯝ ꯑꯆꯥꯕ ꯃꯤꯁꯤꯡꯅ ꯍꯥꯏꯇꯥꯔꯦ ꯑꯗꯨꯝ ꯍꯥꯎꯏ ꯑꯗꯒꯤ ꯑꯗꯨꯝ ꯑꯩꯉꯣꯟꯗ ꯍꯥꯏꯇꯥꯔꯦ ꯊꯥꯒꯠ ꯋꯥꯍꯩ ꯀꯌꯥ ꯑꯃ ꯁꯤꯖꯤꯟꯅꯕꯤ ꯑꯗꯒꯤ ꯑꯩꯁꯨ ꯑꯗꯨꯝ ꯑꯩꯅ ꯊꯣꯡꯕ ꯃꯇꯝꯗ ꯑꯩ ꯑꯗꯨꯝ ꯊꯋꯥꯏ ꯆꯪꯅ ꯑꯗꯨꯝ ꯍꯥꯎꯅꯉꯥꯏ ꯃꯑꯣꯡꯗ ꯑꯩ ꯊꯣꯡꯕꯁꯤ ꯌꯥꯝ ꯄꯥꯝꯖꯩ ꯑꯩꯅ ꯊꯣꯡꯕ ꯄꯥꯝꯖꯕ ꯃꯔꯝ ꯑꯣꯏꯔꯒ ꯁꯨꯃꯥꯏꯅ ꯇꯧꯗꯅ ꯑꯩꯉꯣꯟꯗ ꯑꯗꯨꯝ ꯃꯣꯏꯅ ꯊꯥꯒꯠꯄꯤ